ꯑꯩ ꯏꯕꯒꯤ ꯅꯠꯇ꯭ꯔꯒ ꯏꯕꯒꯤ ꯍꯩꯅꯕꯤꯒꯤ ꯔꯨꯇꯤꯟ ꯂꯩꯖꯩ ꯑꯩꯅ ꯅꯨꯡꯇꯤꯒꯤ ꯊꯦꯡꯅꯖꯕ ꯅꯣꯡꯃꯗ ꯑꯩꯅ ꯊꯦꯡꯅꯖꯔꯛꯄ ꯊꯧꯗꯣꯛ ꯊꯧꯗꯣꯛ ꯋꯥꯊꯣꯛ ꯅꯠꯇ꯭ꯔꯒ ꯑꯩꯅ ꯊꯦꯡꯅꯖꯔꯛꯄ ꯄꯨꯅꯃꯛ ꯗꯥꯏꯔꯤꯗ ꯏꯁꯤꯟꯖꯕ ꯁꯤꯒꯤ ꯍꯩꯅꯕꯤꯁꯦ ꯑꯩ ꯊꯝꯖꯩ ꯑꯗꯨꯅ ꯑꯩ ꯔꯨꯇꯤꯟ ꯅꯥꯏꯅ ꯅꯨꯡꯇꯤꯒꯤ ꯏꯖꯩ